ꯚꯥꯔꯠꯇ ꯈ꯭ꯋꯥꯏꯗꯒꯤ ꯃꯔꯨ ꯑꯣꯏꯕ ꯀꯨꯝꯍꯩꯁꯤꯡ ꯑꯃꯁꯨꯡ ꯁꯨꯇꯤꯁꯤꯡ ꯑꯗꯨꯗꯤ ꯍꯣꯂꯤ ꯈ꯭ꯔꯤꯁꯃꯥꯁ ꯗꯨꯔꯒꯥ ꯄꯨꯖꯥ ꯏꯠ ꯗꯤꯋꯥꯂꯤꯅꯤ ꯗꯤꯋꯥꯂꯤ ꯍꯥꯏꯕꯁꯤ ꯃꯌꯥꯝꯅ ꯌꯥꯝꯅ ꯍꯔꯥꯎ ꯇꯌꯥꯝꯅ ꯄꯥꯡꯊꯣꯛꯏ ꯊꯧꯔꯤ ꯊꯠꯄꯅꯆꯤꯡꯕ ꯊꯥꯕꯜ ꯆꯣꯡꯕꯅꯆꯤꯡꯕ ꯆꯥꯛꯆꯥ ꯍꯩ ꯆꯥꯟꯅꯕꯅꯆꯤꯡꯕ ꯇꯧꯗꯨꯅ ꯃꯌꯥꯝꯅ ꯄꯥꯈꯪ ꯂꯩꯁꯥꯕꯤ ꯀꯌꯥꯅ ꯊꯧꯔꯤ ꯊꯠꯇꯨꯅ ꯊꯥꯕꯜ ꯆꯣꯡꯗꯨꯅ ꯌꯥꯝꯅ ꯍꯔꯥꯎ ꯀꯨꯝꯍꯩ ꯑꯁꯤ ꯐꯖꯅ ꯄꯥꯡꯊꯣꯛꯏ ꯑꯅꯤꯁꯨꯕꯗ ꯈ꯭ꯔꯤꯁꯃꯥꯁ ꯍꯥꯏꯕꯁꯤꯗꯤ ꯃꯌꯥꯝꯅ ꯍꯥꯎ ꯏꯆꯤꯜ ꯏꯅꯥꯎꯁꯤꯡꯅ ꯇ꯭ꯔꯥꯏꯕꯦꯜ ꯏꯆꯤꯜ ꯏꯅꯥꯎꯁꯤꯡꯅ ꯖꯒꯣꯏ ꯁꯥꯗꯨꯅ ꯃꯌꯥꯝꯅ ꯁꯟ ꯂꯦꯟꯗꯨꯅ ꯗꯦꯀꯣꯔꯦꯠ ꯐꯖꯅ ꯇꯧꯗꯨꯅ ꯖꯒꯣꯏ ꯁꯥꯕꯅꯆꯤꯡꯕ ꯑꯉꯥꯡꯁꯤꯡꯅ ꯐꯖꯅ ꯍꯔꯥꯎ ꯇꯌꯥꯝꯅ ꯀꯨꯝꯍꯩ ꯑꯁꯤꯕꯨ ꯆꯥꯛꯆꯥ ꯍꯩ ꯆꯥꯟꯅꯕ ꯇꯧꯗꯨꯅ ꯄꯥꯡꯊꯣꯛꯏ ꯗꯨꯔꯒꯥ ꯄꯨꯖꯥ ꯗꯨꯔꯒꯥ ꯄꯨꯖꯥ ꯍꯥꯏꯕꯗꯤ ꯃꯌꯥꯝꯅ ꯃꯟꯗꯤꯔ ꯑꯆꯧ ꯑꯆꯧꯕꯗ ꯗ꯭ꯔꯦꯁ ꯑꯅꯥꯟꯕ ꯁꯦꯠꯇꯨꯅ ꯃꯌꯥꯝꯅ ꯍꯔꯥꯎ ꯇꯌꯥꯝꯅ ꯃꯁꯥ ꯃꯁꯥꯅ ꯅꯤꯡꯖꯕ ꯀꯌꯥ ꯑꯗꯨ ꯃꯁꯥꯅ ꯅꯤꯖꯕ ꯍꯥꯏꯖꯕ ꯇꯧꯏ ꯑꯁꯤꯅꯆꯤꯡꯕꯅꯤ ꯏꯠ ꯍꯥꯏꯕꯁꯤꯅ ꯏꯠ ꯍꯥꯏꯕꯁꯤ ꯑꯩꯈꯣꯏꯅ ꯌꯥꯝꯅ ꯍꯔꯥꯎ ꯇꯌꯥꯝꯅ ꯄꯥꯡꯊꯣꯛꯏ ꯃꯗꯨꯗꯤ ꯅꯃꯥꯖ ꯁꯣꯟꯗꯨꯅ ꯆꯥꯛ ꯆꯥꯃꯤꯟꯅꯗꯨꯅ ꯀꯣꯏꯕ ꯆꯠꯇꯨꯅ ꯌꯨꯝ ꯌꯨꯝꯗ ꯑꯔꯩꯕ ꯀꯌꯥ ꯆꯥꯃꯤꯟꯅꯗꯨꯅ ꯌꯥꯝꯅ ꯐꯖꯅ ꯐꯦꯁꯇꯤꯚꯦꯜ ꯑꯁꯤ ꯌꯥꯝꯅ ꯐꯖꯅ ꯄꯥꯡꯊꯣꯛꯏ ꯗꯤꯋꯥꯂꯤ ꯍꯥꯏꯕꯁꯤꯁꯨ ꯑꯩꯈꯣꯏꯅ ꯕꯣꯝꯕ꯭ꯂꯥ ꯊꯥꯗꯨꯅ ꯗꯦꯀꯣꯔꯦꯠ ꯐꯖ ꯐꯖꯕ ꯇꯧꯗꯨꯅ ꯀꯦꯟꯗꯜ ꯊꯥꯟꯗꯨꯅ ꯃꯌꯥꯝꯅ ꯌꯨꯝ ꯌꯨꯝꯊꯣꯡ ꯌꯨꯝꯊꯣꯡꯗ ꯂꯝꯕꯤꯗ ꯑꯃꯁꯨꯡ ꯗꯨꯀꯥꯟꯁꯤꯡꯗ ꯀꯦꯟꯗꯜ ꯀꯌꯥ ꯄꯔꯦꯡ ꯄꯔꯦꯡ ꯊꯥꯟꯗꯨꯅ ꯂꯥꯏꯠ ꯐꯖ ꯐꯖꯔꯕ ꯃꯌꯥꯝ ꯑꯃ ꯊꯥꯟꯗꯨꯅ ꯑꯩꯈꯣꯏꯅ ꯍꯔꯥꯎ ꯇꯌꯥꯝꯅ ꯄꯥꯡꯊꯣꯛꯏ